ꯑꯩꯈꯣꯏ ꯚꯥꯔꯠ ꯑꯁꯤꯗ ꯅꯣꯔꯠ ꯏꯁ ꯑꯦꯔꯤꯌꯥꯁꯤꯗꯗꯤ ꯑꯩꯈꯣꯏꯅ ꯆꯥꯛꯁꯦ ꯑꯅꯝꯕ ꯆꯥꯏ ꯑꯗꯨꯒ ꯆꯥꯛ ꯑꯦꯟꯁꯥꯡꯁꯤꯅ ꯑꯩꯈꯣꯏꯒꯤ ꯏꯔꯣꯟꯕ ꯑꯗꯨꯒ ꯉꯥ ꯊꯣꯡꯕ ꯑꯗꯨꯒ ꯌꯦꯟꯊꯣꯡꯕ ꯒꯨꯝꯕꯁꯤ ꯌꯥꯝ ꯇꯣꯏꯅ ꯆꯥꯏ ꯁꯟꯊꯣꯡꯕꯁ ꯑꯗꯨꯒ ꯌꯦꯟꯊꯣꯡꯕꯁꯤ ꯑꯁꯤꯒꯤ ꯃꯥꯒꯤ ꯄ꯭ꯔꯣꯁꯦꯁꯁꯤ ꯀꯔꯝꯃꯥꯏꯅ ꯁꯦꯝꯕ꯭ꯔꯥ ꯍꯥꯏꯔꯗꯤ ꯑꯩꯈꯣꯏꯅ ꯌꯦꯟ ꯑꯁꯤ ꯂꯧꯔꯒ ꯃꯥꯁꯤ ꯍꯥꯠꯇꯣꯛꯑꯒ ꯃꯥꯁꯤ ꯏꯁꯤꯡ ꯁꯧꯍꯜꯂꯒ ꯑꯗꯨꯒ ꯃꯊꯪꯗ ꯏꯁꯤꯡ ꯑꯁꯥꯕꯅ ꯍꯩꯔꯒ ꯃꯥꯒꯤ ꯃꯇꯨꯁꯤ ꯃꯌꯥꯝꯁꯤ ꯐꯣꯏꯗꯣꯛꯑꯅꯤ ꯐꯣꯏꯗꯣꯛꯑꯕ ꯃꯇꯨꯡꯗ ꯑꯩꯈꯣꯏꯅ ꯃꯩꯗ ꯈꯔ ꯀꯥꯕꯛ ꯀꯥꯕꯛ ꯃꯥꯒꯤ ꯃꯇꯨꯁꯤ ꯂꯧꯊꯣꯛꯅꯉꯥꯏ ꯂꯧꯔꯅꯤ ꯂꯧꯔꯒ ꯑꯩꯈꯣꯏꯅ ꯄ꯭ꯔꯣꯁꯦꯁ ꯑꯗꯨ ꯑꯃꯨꯛꯀ ꯃꯥꯒꯤ ꯈꯥꯏꯗꯣꯛꯑꯅꯤ ꯃꯅꯨꯡꯒꯤ ꯄꯥꯔꯠ ꯄꯨꯂꯞ ꯂꯧꯊꯣꯛꯑꯒ ꯃꯥꯁꯤ ꯄꯨꯂꯞ ꯃꯆꯥ ꯃꯆꯥ ꯄꯤꯁ ꯄꯤꯁ ꯀꯛꯑꯒ ꯑꯩꯈꯣꯏꯅ ꯊꯦꯡꯅꯕꯒꯤ ꯔꯦꯗꯤ ꯇꯧꯔꯅꯤ ꯔꯦꯗꯤ ꯇꯧꯕꯀꯥꯟꯗ ꯌꯦꯟ ꯊꯣꯡꯕꯗ ꯆꯪꯂꯤꯕ ꯃꯆꯜꯁꯤꯡ ꯑꯗꯨꯗꯤ ꯑꯩꯈꯣꯏꯒꯤ ꯊꯥꯥꯎ ꯊꯨꯝꯅꯆꯤꯡꯉꯦ ꯑꯗꯨꯒ ꯆꯅꯝ ꯇꯤꯜꯍꯧ ꯑꯗꯨꯒ ꯃꯁꯥꯂꯥ ꯑꯗꯨꯒ ꯌꯥꯏꯉꯪ ꯍꯦꯟꯅ ꯃꯆꯨ ꯐꯖꯍꯟꯒꯦ ꯍꯥꯏꯔꯗ ꯆꯤꯜꯂꯤ ꯄꯥꯎꯗꯔ ꯍꯥꯞꯄꯤꯕ ꯑꯩꯈꯣꯏꯅ ꯌꯦꯟꯊꯣꯡꯕꯁꯤ ꯄ꯭ꯔꯣꯁꯦꯁ ꯍꯧ ꯀꯔꯝꯃꯥꯏꯅ ꯇꯧꯒꯅꯤ ꯍꯥꯏꯔꯗꯤ ꯏꯍꯥꯟ ꯍꯥꯟꯕꯗ ꯈꯥꯡꯗ ꯊꯥꯎ ꯍꯩꯖꯤꯜꯂꯅꯤ ꯊꯥꯎꯁꯤ ꯍꯩꯖꯤꯜꯂꯒ ꯊꯥꯎꯁꯤ ꯃꯨꯟꯕ ꯉꯥꯏꯔꯅꯤ ꯑꯗꯨꯒ ꯃꯥꯒꯤ ꯃꯇꯨꯡꯗ ꯑꯩꯈꯣꯏꯅ ꯇꯤꯜꯍꯧꯁꯤ ꯏꯍꯥꯟ ꯍꯥꯟꯕꯗ ꯍꯥꯞꯄꯅꯤ ꯃꯊꯪꯗ ꯈꯤꯇꯪ ꯂꯩꯔꯒ ꯆꯅꯝꯁꯤ ꯍꯥꯞꯆꯤꯜꯂꯅꯤ ꯃꯊꯪꯗ ꯌꯥꯏꯉꯪꯁꯤ ꯈꯔ ꯍꯥꯞꯄꯅꯤ ꯃꯆꯜ ꯈꯔ ꯍꯥꯞꯄꯅꯤ ꯑꯗꯨꯒ ꯃꯥꯁꯦ ꯐꯖꯅ ꯉꯧꯔꯦ ꯍꯥꯏꯔꯒ ꯑꯩꯈꯣꯏꯅ ꯁꯥ ꯍꯥꯞꯄ ꯌꯦꯟꯁꯤ ꯍꯥꯞꯄ ꯌꯥꯔꯦ ꯍꯥꯏꯕ ꯃꯇꯝꯁꯤꯗ ꯌꯦꯟꯁꯤ ꯑꯃꯨꯛ ꯍꯥꯞꯞꯅꯤ ꯌꯦꯟ ꯍꯥꯞꯄ ꯃꯇꯝ ꯑꯗꯨꯗ ꯑꯃꯨꯛꯀꯁꯨ ꯑꯩꯈꯣꯏꯅ ꯃꯅꯝ ꯍꯦꯟꯅ ꯅꯨꯡꯁꯤꯅꯕ ꯃꯆꯜ ꯃꯔꯨ ꯃꯔꯥꯡꯁꯤꯡ ꯍꯥꯞꯆꯤꯜꯂꯅꯤ ꯑꯃꯨꯛꯀ ꯌꯥꯏꯉꯪ ꯈꯔ ꯍꯥꯞꯄꯅꯤ ꯑꯃꯨꯛꯀ ꯊꯨꯝ ꯆꯥꯟꯅꯕꯒꯤ ꯑꯦꯟꯁꯥꯡꯒ ꯆꯥꯟꯅꯕ ꯊꯨꯝ ꯑꯗꯨ ꯍꯥꯞꯆꯤꯜꯂꯅꯤ ꯑꯗꯨꯒ ꯑꯦꯟꯁꯥꯡꯒ ꯆꯥꯟꯅꯕ ꯃꯣꯔꯣꯛ ꯑꯗꯨ ꯍꯥꯞꯆꯤꯜꯂꯅꯤ ꯑꯗꯨꯒ ꯐꯖꯅ ꯃꯥꯒꯤ ꯃꯆꯨꯝ ꯀꯪꯗ꯭ꯔꯤ ꯐꯥꯎꯕ ꯑꯩꯈꯣꯏꯅ ꯉꯧꯔꯅꯤ ꯉꯧꯕ ꯑꯩꯈꯣꯏꯅ ꯃꯤꯅꯤꯠ ꯇꯔꯥ ꯅꯠꯇ꯭ꯔꯒ ꯀꯨꯟꯁꯤ ꯉꯥꯏꯔꯒ ꯑꯗꯨꯒꯤ ꯃꯇꯨꯡꯗ ꯑꯩꯈꯣꯏꯅ ꯏꯁꯤꯡ ꯑꯁꯤ ꯈꯔ ꯍꯥꯐ ꯂꯤꯇꯔꯒꯨꯝꯕ ꯍꯩꯖꯤꯜꯂꯒ ꯑꯗꯨꯒ ꯑꯩꯈꯣꯏꯅ ꯑꯥꯜꯂꯨꯒꯨꯝꯕ ꯁꯣꯏꯔꯒ ꯍꯥꯞꯄ ꯃꯊꯪꯗ ꯍꯔꯤꯕꯣꯛꯀꯨꯝꯕ ꯈꯔ ꯍꯥꯞꯆꯤꯟꯕ ꯐꯖꯅ ꯐꯨꯠꯂꯤ ꯍꯥꯏꯔꯒ ꯃꯤꯅꯤꯠ ꯇꯔꯥ ꯃꯉꯥ ꯀꯨꯟꯒꯨꯝꯕ ꯑꯩꯈꯣꯏꯅ ꯐꯖꯅ ꯐꯨꯠꯂꯦ ꯍꯥꯏꯔꯒ ꯑꯗꯨꯒꯤ ꯃꯇꯨꯡꯗ ꯏꯁꯤꯡ ꯈꯔ ꯀꯪꯂꯤ ꯀꯪꯂꯤ ꯇꯧꯕ ꯃꯇꯝꯗ ꯑꯩꯈꯣꯏꯅ ꯊꯨꯝꯁꯤ ꯇꯦꯁ ꯇꯧꯔꯅꯤ ꯊꯨꯝꯁꯤ ꯊꯨꯝ ꯃꯣꯔꯣꯛ ꯌꯥꯔꯦ ꯍꯥꯏꯕ ꯃꯇꯝꯗ ꯑꯩꯈꯣꯏꯅ ꯇ꯭ꯔꯥꯏ ꯇꯧꯕ ꯂꯣꯏꯔꯕ ꯃꯇꯨꯡꯗ ꯑꯩꯈꯣꯏꯅ ꯑꯃꯨꯛꯀ ꯀꯣꯔꯦꯟꯗꯔ ꯍꯥꯞꯆꯤꯜꯂꯅꯤ ꯀꯣꯔꯦꯟꯗꯔꯁꯤ ꯍꯥꯞꯆꯤꯜꯂꯒ ꯌꯥꯔꯦ ꯍꯥꯏꯕꯀꯥꯟꯗ ꯊꯥꯡꯗꯔꯅꯤ ꯑꯁꯤꯅꯤ ꯌꯦꯟ ꯊꯣꯡꯕꯒꯤ ꯄ꯭ꯔꯣꯁꯦꯁꯁꯤ